ꯍꯜꯂꯣ ꯍꯜꯂꯣ ꯇꯥꯕ꯭ꯔꯣ ꯅꯣꯏ ꯅꯨꯡꯕꯤ ꯆꯐꯨꯗꯨ ꯊꯝꯕ꯭ꯔꯣ ꯍꯧꯖꯤꯛ ꯅꯣꯏ ꯌꯣꯟꯅꯕ ꯑꯣ ꯑꯩꯈꯣꯏ ꯎꯝ ꯀꯃꯥꯏ ꯀꯃꯥꯏ ꯗꯤꯖꯥꯏꯟ ꯀꯔꯝ ꯀꯔꯝꯕ ꯂꯩꯒꯦ ꯑꯗꯨꯒ ꯀꯦꯖꯤ ꯑꯃ ꯆꯟꯕ ꯑꯅꯤ ꯆꯟꯕ ꯑꯍꯨꯝ ꯆꯟꯕ ꯀꯃꯥꯏꯅ ꯇꯣꯉꯥꯟ ꯇꯣꯉꯥꯟ ꯂꯩꯕ꯭ꯔꯥ ꯑꯣ ꯑꯣ ꯑꯣ ꯑꯗꯨꯗꯤ ꯀ꯭ꯋꯥꯂꯤꯇꯤ ꯑꯐꯕꯗꯣ ꯀ꯭ꯋꯥꯂꯤꯇꯤ ꯑꯐꯕꯗꯣ ꯄꯤꯁ ꯇꯔꯥꯃꯨꯛ ꯄꯥꯝꯕ ꯑꯗꯨ ꯀꯌꯥ ꯀꯌꯥꯗ ꯊꯥꯅꯤ ꯀꯦꯖꯤ ꯑꯅꯤ ꯆꯟꯕꯗ ꯁꯕꯦꯟ ꯍꯟꯗ꯭ꯔꯦꯗ ꯐꯤꯐꯇꯤ ꯁꯕꯦꯟ ꯍꯟꯗ꯭ꯔꯦꯗ ꯐꯤꯐꯇꯤ ꯇꯕꯗꯣ ꯑꯩꯅ ꯄꯤꯁ ꯇꯔꯥ ꯂꯧꯔꯛꯄꯅꯤꯅ ꯑꯗꯨꯒꯤ ꯗꯤꯁꯀꯥꯎ ꯈꯔ ꯂꯩꯔꯣꯏꯗ꯭ꯔꯣ ꯑꯥ ꯑꯥ ꯑꯥ ꯑꯗꯨ ꯅꯪ ꯇꯔꯥꯗꯨ ꯍꯥꯏꯔꯨꯔꯅꯨꯅꯦ ꯁꯕꯦꯟ ꯍꯟꯗ꯭ꯔꯦꯗ ꯁꯕꯦꯅ ꯍꯟꯗ꯭ꯔꯦꯗꯇꯨ ꯇꯧꯔꯣꯅꯦ ꯁꯕꯦꯟ ꯍꯟꯗ꯭ꯔꯦꯗ ꯁꯕꯦꯟ ꯍꯟꯗ꯭ꯔꯦꯗ ꯇꯧꯔꯒ ꯄꯤꯁ ꯇꯔꯥꯗꯨ ꯑꯩ ꯂꯧꯒꯦ ꯑꯗꯨꯗꯤ ꯑꯩ ꯅꯪ ꯌꯥꯔꯒꯗꯤ ꯑꯩ ꯂꯧꯕ ꯂꯥꯛꯗꯧꯕ ꯍꯣꯏ ꯐꯔꯦ ꯐꯔꯦ ꯑꯩ ꯂꯧꯕ ꯂꯥꯛꯂꯒꯦꯀꯣ ꯑꯗꯨꯗꯤ ꯐꯔꯦ ꯐꯔꯦ ꯐꯔꯦ ꯊꯝꯃꯦ ꯊꯝꯃꯦ